ꯏꯟꯗꯤꯌꯥꯗ ꯑꯩꯈꯣꯏꯒꯤ ꯇ꯭ꯔꯥꯟꯁꯐꯨꯇꯦꯁꯟꯒꯤ ꯃꯇꯥꯡꯁꯦ ꯍꯥꯏꯗꯤ ꯏꯟꯗꯤꯌꯥꯁꯦ ꯑꯗꯨꯛꯀꯤ ꯃꯇꯤꯛ ꯆꯥꯎꯕꯅꯤꯅ ꯑꯩꯈꯣꯏꯒꯤ ꯇ꯭ꯔꯥꯟꯁꯄꯣꯇꯦꯁꯟꯁꯦ ꯗ꯭ꯔꯦꯟꯗ ꯇꯧ ꯆꯠꯂꯒꯁꯨ ꯌꯥꯏ ꯑꯦꯔꯣꯄ꯭ꯂꯦꯟꯗꯁꯨ ꯇꯧꯕ ꯌꯥꯏ ꯑꯗꯒꯤ ꯇ꯭ꯔꯛꯁꯇꯁꯨ ꯇꯧꯕ ꯌꯥꯏ ꯑꯗꯒꯤ ꯍꯥꯏꯗꯤ ꯑꯇꯣꯞꯄ ꯀꯟꯇ꯭ꯔꯤ ꯑꯃꯗꯒꯤ ꯀꯟꯇ꯭ꯔꯤ ꯑꯃꯗ ꯆꯠꯄ ꯃꯇꯝꯗꯁꯨ ꯑꯩꯈꯣꯏꯒꯤ ꯖꯍꯥꯁꯇꯒꯨꯝꯕ ꯑꯗꯨꯗꯒꯤ ꯑꯗꯨꯗ ꯇꯧꯕ ꯌꯥꯔꯦ ꯑꯗꯨꯒ ꯑꯩꯈꯣꯏꯒꯤ ꯏꯟꯗꯤꯌꯥ ꯃꯅꯨꯡꯗꯗꯤ ꯑꯃꯨꯛ ꯂꯝꯁꯦ ꯑꯗꯨꯛꯀꯤ ꯃꯇꯤꯛ ꯆꯥꯎꯕꯅꯤꯅ ꯃꯐꯝ ꯑꯃꯗꯒꯤꯅ ꯃꯐꯝ ꯑꯃ ꯐꯥꯎꯕ ꯆꯠꯄꯁꯦ ꯑꯩꯈꯣꯏꯒꯤ ꯅꯣꯡꯃꯗ ꯌꯧꯕ ꯄꯥꯛꯅ ꯉꯝꯗꯦ ꯀꯩꯒꯤꯅꯣ ꯂꯝꯕꯤ ꯌꯥꯝꯅ ꯐꯠꯇꯕ ꯀꯥꯏꯕ ꯑꯇꯦꯛꯄ ꯃꯌꯥꯝ ꯂꯩꯕꯅꯤꯅ ꯑꯗꯨꯅ ꯈꯤꯇꯪꯗꯤ ꯑꯋꯥꯕ ꯍꯥꯏꯕꯗꯣ ꯑꯃꯨꯛꯀꯁꯨ ꯂꯩ ꯂꯩꯌꯦ ꯑꯗꯨꯒ ꯑꯩꯈꯣꯏꯒꯤ ꯀꯩꯅꯣ ꯌꯥꯝꯅ ꯈꯨꯗꯣꯡ ꯆꯥꯗꯕ ꯍꯥꯏꯔꯒꯗꯤ ꯑꯩꯈꯣꯏꯒꯤ ꯂꯝꯕꯤ ꯐꯠꯇꯕꯅ ꯍꯧꯖꯤꯛꯇꯤ ꯒꯥꯔꯤꯁꯨ ꯑꯗꯨꯝ ꯂꯥꯛꯄ ꯃꯇꯝꯗ ꯒꯥꯔꯤ ꯍꯩꯗꯤ ꯂꯝꯕꯤ ꯐꯠꯇꯕꯅꯤꯅ ꯁꯝꯇꯥꯏꯝꯁ ꯑꯩꯈꯣꯏꯒꯤ ꯒꯥꯔꯤ ꯆꯀꯥꯗ ꯅꯨꯡꯁꯤꯠ ꯄꯝꯆꯔ ꯑꯣꯏꯔꯛꯄꯗꯒꯤ ꯌꯥꯝꯅ ꯈꯨꯗꯣꯡꯆꯥꯗꯕ ꯃꯌꯥꯝ ꯊꯦꯡꯅꯩ ꯑꯗꯨꯒ ꯄꯣꯠꯁꯦ ꯑꯩꯈꯣꯏꯒꯤ ꯄꯤꯕ ꯃꯇꯝꯗꯁꯨ ꯑꯗꯨꯛꯀꯤ ꯃꯇꯤꯛ ꯌꯥꯝꯅ ꯈꯇꯧꯋꯦ ꯑꯗꯨꯒ ꯑꯩꯈꯣꯏꯒꯤ ꯏꯟꯗ꯭ꯌꯟꯒꯤ ꯒꯣꯔꯃꯦꯟꯁꯤꯅꯁꯨ ꯑꯩꯈꯣꯏꯒꯤ ꯇ꯭ꯔꯥꯟꯁꯄꯨꯇꯦꯁꯟꯒꯤ ꯃꯇꯥꯡꯗ ꯈꯤꯇꯪ ꯑꯩꯈꯣꯏꯒꯤ ꯍꯥꯏꯗꯤ ꯃꯤꯠꯌꯦꯡ ꯆꯪꯕꯤꯔꯒꯗꯤ ꯍꯦꯟꯅꯁꯨ ꯅꯨꯡꯉꯥꯏꯒꯅꯤ ꯈꯜꯂꯦ ꯀꯩꯒꯤꯅꯣ ꯍꯥꯏ ꯇꯥꯔꯗꯤ ꯑꯩꯈꯣꯏꯒꯤ ꯁꯇꯨꯗꯦꯟꯗ ꯑꯣꯏꯔꯕꯁꯨ ꯑꯗꯒꯤ ꯗꯤꯁꯁꯦꯕ꯭ꯂꯤꯇꯤ ꯀꯥꯡꯒꯨꯒꯤ ꯃꯈꯣꯏꯒꯤ ꯑꯣꯏꯅꯗꯤ ꯐ꯭ꯔꯤ ꯇꯧꯕꯤꯕ ꯑꯗꯨꯠ ꯑꯗꯨ ꯑꯗꯨꯗꯣ ꯍꯥꯏꯗꯤ ꯁꯔꯀꯥꯔꯅ ꯑꯃꯨꯛꯇꯪ ꯃꯤꯠꯌꯦꯡ ꯆꯪꯕꯤꯔꯒ ꯆꯪꯕꯤꯅꯕ ꯍꯥꯏꯅ ꯍꯥꯏꯗꯤ ꯑꯩꯅꯁꯨ ꯌꯥꯝꯅ ꯍꯥꯏꯅꯤꯡꯉꯤ